ꯍꯜꯂꯣ ꯃꯥꯅꯤ ꯃꯥꯅꯤ ꯃꯅꯤꯄꯨꯔꯗꯒꯤ ꯎꯝ

ꯎꯝ ꯎꯝ ꯑꯣ ꯑꯣ ꯑꯣ ꯎꯝ ꯍꯥꯏꯌꯨ ꯍꯥꯏꯌꯨ

ꯍꯣꯏ ꯍꯣꯏ ꯃꯐꯝꯁꯤ ꯑꯩꯈꯣꯏꯒꯤ ꯏꯝꯐꯥꯜꯒꯤ ꯍꯦꯛ ꯃꯌꯥꯏꯗ ꯂꯩꯕ ꯀꯪꯂꯥꯒꯤ ꯍꯦꯛ ꯃꯃꯥꯡꯗ ꯂꯩꯕ ꯃꯃꯥꯡꯗ ꯀꯪꯂꯥꯒꯤ ꯍꯦꯛ ꯃꯅꯤꯡꯗ ꯂꯩꯕ ꯕꯤ ꯇꯤ ꯄꯥꯔꯛꯀꯤ ꯅꯥꯀꯟꯗ ꯂꯝꯄꯥꯛ ꯑꯃ ꯂꯩꯒꯅꯦ ꯑꯗꯨꯗꯅꯦ ꯄꯣꯂꯣ ꯒ꯭ꯔꯥꯎꯟꯗꯣ ꯁꯤ ꯃꯐꯝꯁꯦ ꯑꯗꯨ ꯁꯣꯝꯅ ꯍꯥꯏꯕꯤꯔꯤꯁꯤ ꯀꯃꯥꯏ ꯀꯃꯥꯏ ꯇꯧꯕꯅꯣꯗꯣ ꯎꯝ ꯎꯝ ꯃꯦꯠꯁ ꯌꯦꯡꯕꯀꯣ ꯑꯣ ꯍꯣꯏ ꯍꯣꯏ ꯇꯤꯛꯀꯦꯠ ꯂꯥꯡ ꯇꯤꯛꯀꯦꯠ ꯇꯤꯛꯀꯦꯠ ꯀꯛꯇꯤ ꯀꯛꯄꯤꯈ꯭ꯔꯕꯣ

ꯑꯣ ꯇꯤꯛꯀꯦꯠꯁꯦ ꯑꯩꯈꯣꯏꯒꯤ ꯍꯦꯛ ꯄꯣꯂꯣ ꯃꯅꯤꯡꯗ ꯑꯩꯈꯣꯏꯗꯤ ꯑꯣꯐꯤꯁ ꯑꯃ ꯂꯩꯌꯦ ꯑꯗꯩ ꯀꯛꯀꯗꯕꯅꯦ ꯑꯗꯨꯕꯨꯗꯤ ꯍꯌꯦꯡ ꯑꯌꯨꯛ ꯀꯛꯄ ꯌꯥꯒꯅꯤ ꯑꯩꯒ ꯑꯗꯨꯝ ꯑꯌꯨꯛꯇ ꯑꯩꯅ ꯇꯤꯛꯀꯦꯠ ꯑꯅꯤ ꯀꯛꯂꯛꯒ ꯑꯩ ꯁꯪꯒꯅꯤ ꯁꯪꯒꯅꯤ ꯑꯣ ꯑꯣ ꯑꯩꯈꯣꯏ ꯃꯐꯝꯁꯤ ꯌꯥꯝꯅ ꯂꯥꯞꯇꯕꯅꯦ ꯑꯗꯨꯝ ꯈꯣꯡꯅ ꯆꯠꯄꯗ ꯑꯩꯈꯣꯏ ꯃꯤꯅꯠ ꯇꯔꯥꯃꯨꯛ ꯆꯪꯒꯅꯤꯌꯦ ꯑꯥ ꯑꯣ ꯄꯣꯂꯣ ꯃꯦꯠꯁꯁꯦ ꯁꯨꯃꯥꯏ ꯇꯧꯕꯅꯦ ꯑꯩꯈꯣꯏꯒꯤ ꯃꯤꯑꯣꯏ ꯃꯁꯤꯡ ꯃꯥꯟꯅꯕ ꯃꯤꯑꯣꯏ ꯇꯪꯈꯥꯏ ꯇꯪꯈꯥꯏ ꯈꯥꯏꯗꯣꯛꯅꯔꯒ ꯑꯩꯈꯣꯏꯒꯤ ꯈꯨꯠꯇ ꯂꯤꯆꯩ ꯄꯥꯏꯔꯒ ꯀꯥꯡꯗ꯭ꯔꯨꯝꯑꯅ ꯑꯩꯈꯣꯏꯒꯤ ꯕꯣꯜꯁꯦ ꯑꯩꯈꯣꯏ ꯂꯝꯄꯥꯛꯁꯤꯗ ꯑꯩꯈꯣꯏꯒꯤ ꯖꯨꯔꯤꯁꯤꯅ ꯍꯨꯟꯗꯣꯛꯑꯒ ꯂꯥꯏꯟ ꯑꯃ ꯂꯩꯒꯅꯤ ꯁꯤꯗ ꯑꯩꯈꯣꯏꯒꯤ ꯃꯤꯆꯪ ꯑꯣꯏꯅꯕꯁꯤꯡꯗꯨꯅ ꯕꯣꯜ ꯊꯣꯝꯃ ꯊꯣꯝꯃꯒ ꯂꯥꯏꯟꯗꯨ ꯂꯥꯟꯊꯣꯛꯄ ꯉꯝꯕꯗꯣ ꯂꯥꯟꯊꯣꯛꯄ ꯉꯝꯕꯗꯣ ꯑꯗꯨꯅꯤ ꯑꯩꯅ ꯑꯩꯅ ꯍꯥꯏꯔꯤꯕꯁꯤꯗꯤ ꯈꯔ ꯋꯥꯠꯂꯦ ꯍꯌꯦꯡ ꯃꯦꯠꯁꯇꯨ ꯌꯦꯡꯕꯗ ꯍꯦꯟꯅ ꯒ꯭ꯌꯥꯟ ꯇꯥꯕꯤꯔꯅꯤ ꯁꯒꯣꯜꯅ ꯊꯧꯒꯗꯕꯅꯦ ꯁꯒꯣꯜꯅ ꯁꯒꯣꯜꯅ ꯑꯥ ꯑꯩꯈꯣꯏꯒꯤ ꯃꯤ ꯃꯥꯄꯟ ꯃꯥꯄꯟꯅ ꯁꯥꯟꯅꯕ ꯂꯩ ꯇꯔꯨꯛ ꯇꯔꯨꯛꯅ ꯁꯥꯟꯅꯕ ꯂꯩ ꯑꯗꯨꯗꯤ ꯃꯥꯒꯤ ꯁꯤꯜꯂꯤꯕ ꯃꯐꯝꯗꯨꯒꯤ ꯃꯥꯒꯤ ꯔꯨꯜꯒꯤ ꯃꯈꯥ ꯄꯣꯜꯂꯦ ꯑꯗꯨꯗꯤ

ꯎꯝ ꯎꯝ ꯎꯝ ꯎꯝ ꯎꯝ ꯑꯗꯣꯝꯅ ꯄꯣꯂꯣ ꯌꯦꯡꯒꯦꯗꯤ ꯌꯥꯝꯅ ꯂꯥꯏꯕꯛ ꯐꯔꯕꯅꯤ ꯄꯣꯂꯣ ꯍꯥꯏꯔꯤꯕ ꯃꯁꯥꯟꯅ ꯑꯁꯦ ꯑꯩꯈꯣꯏ ꯃꯅꯤꯄꯨꯔꯗꯒꯤ ꯍꯧꯈꯤꯕ ꯃꯁꯥꯟꯅꯅꯦꯕꯀꯣ ꯑꯗꯨꯅ ꯑꯗꯣꯝꯅ ꯂꯥꯛꯄꯤꯗꯨꯅ ꯁꯞꯄ꯭ꯣꯔꯠ ꯇꯧꯕꯤꯕꯁꯦ ꯁꯞꯄ꯭ꯣꯔꯠ ꯇꯧꯕꯤꯕꯁꯦ ꯌꯥꯝꯅ ꯐꯩ ꯑꯣ ꯍꯌꯦꯡꯗꯨ ꯎꯝ ꯑꯣꯀꯦ ꯑꯣꯀꯦ ꯑꯣꯀꯦ ꯑꯣꯀꯦ ꯑꯣꯀꯦ